ꯑꯩꯉꯣꯟꯗ ꯀꯔꯤꯒꯨꯝꯕ ꯍꯧꯖꯤꯛ ꯍꯧꯖꯤꯛ ꯄ꯭ꯔꯤꯊꯤꯕꯤꯒꯤ ꯂꯥꯄꯥꯛ ꯑꯝꯍꯦꯛꯇꯗ ꯆꯠꯄꯒꯤ ꯑꯣꯄꯣꯔꯆꯨꯟꯇꯤ ꯐꯪꯉꯒꯗꯤ ꯑꯩ ꯗꯦꯃꯣꯀ꯭ꯔꯦꯁꯤ ꯆꯠꯇꯕ ꯂꯩꯄꯥꯛ ꯑꯩꯈꯣꯏꯒꯤ ꯑꯣꯇꯣꯀ꯭ꯔꯦꯇꯤꯛ ꯑꯣꯏꯕ ꯋꯥꯟ ꯃꯦꯟ ꯔꯨꯜ ꯑꯥꯏꯔꯟ ꯐꯤꯁꯀꯤ ꯃꯈꯥꯗ ꯑꯩꯈꯣꯏ ꯔꯨꯜ ꯇꯧꯔꯒ ꯂꯩꯕ ꯂꯩꯕꯥꯛ ꯑꯝꯗ ꯆꯠꯅꯤꯡꯉꯦ ꯐꯣꯔ ꯑꯩꯛꯖꯥꯝꯄꯜ ꯅꯣꯔꯠ ꯀꯣꯔꯤꯌꯥ ꯍꯥꯏꯔꯁꯦ ꯅꯣꯔꯠ ꯀꯣꯔꯤꯌꯥ ꯍꯥꯏꯕ ꯂꯝꯁꯦ ꯊ꯭ꯔꯨꯑꯥꯎꯠ ꯗꯤꯁ ꯍꯤꯁꯇ꯭ꯔꯤ ꯑꯥꯐꯇꯔ ꯏꯠꯁ ꯏꯟꯗꯤꯄꯦꯟꯗꯦꯟꯁ ꯀꯣ ꯃꯥꯒꯤ ꯍꯤꯁꯇ꯭ꯔꯤꯗ ꯑꯩꯈꯣꯏꯒꯤ ꯀꯤꯝꯒꯤ ꯐꯦꯝꯂꯤꯅ ꯃꯣꯏꯅ ꯔꯨꯜ ꯇꯧꯔꯛꯄ ꯃꯇꯝꯗ ꯑꯩꯈꯣꯏꯒꯤ ꯂꯝꯗꯨꯗ ꯂꯩꯔꯤꯕ ꯃꯤꯁꯤꯡꯁꯦ ꯂꯣꯏꯅꯃꯛ ꯃꯥꯒꯤ ꯀꯩꯅꯣ ꯃꯈꯥꯗ ꯂꯣꯏꯅ ꯅꯝꯁꯤꯜꯂꯒ ꯋꯤꯗꯥꯎꯠ ꯗ ꯑꯦꯛꯁꯄꯣꯖꯔ ꯀꯣ ꯑꯩꯈꯣꯏꯒꯤ ꯄ꯭ꯔꯤꯊꯤꯕꯤꯒꯤ ꯑꯦꯅꯤ ꯂꯩꯕꯥꯛ ꯑꯃꯒꯤ ꯑꯩꯈꯣꯏꯒꯤ ꯀꯦꯅꯣ ꯆꯠꯅꯕ ꯀꯩꯅꯣꯁꯤꯡꯁꯦ ꯂꯣꯏꯅꯃꯛ ꯅꯝꯊꯔꯒ ꯊꯝꯃꯒ ꯀꯩꯝꯇ ꯑꯦꯟꯖꯣꯏꯃꯦꯟ ꯐꯪꯗꯕ ꯍ꯭ꯌꯨꯃꯦꯟ ꯔꯥꯏꯠ ꯑꯃ ꯍ꯭ꯌꯨꯃꯦꯟ ꯑꯃ ꯃꯤꯌꯣꯏꯕ ꯑꯃ ꯑꯣꯏꯅ ꯄꯣꯛꯄꯒꯤ ꯍ꯭ꯌꯨꯃꯦꯟ ꯔꯥꯏꯠꯀꯤ ꯑꯩꯈꯣꯏꯒꯤ ꯀꯩꯅꯣꯁꯤꯡꯁꯦ ꯂꯣꯏꯅꯃꯛ ꯕꯥꯌꯣꯂꯦꯠ ꯇꯧꯕꯤꯔꯒ ꯂꯣꯏꯅꯃꯛ ꯃꯠꯄꯤꯈ꯭ꯔꯕ ꯁꯤꯒꯨꯝꯕ ꯂꯝꯒꯤ ꯂꯩꯕꯥꯛꯇ ꯂꯩꯔꯤꯕ ꯃꯤ ꯑꯃꯅ ꯀꯔꯝ ꯀꯔꯝꯕ ꯃꯈꯜꯒꯤ ꯆꯦꯂꯦꯟꯖꯤꯡ ꯆꯦꯂꯦꯟꯖꯦꯁ ꯐꯦꯁ ꯇꯧꯕꯒꯦ ꯍꯥꯏꯕꯁꯦ ꯑꯩ ꯐꯦꯁ ꯇꯧꯕ ꯑꯩ ꯐꯦꯁ ꯇꯧꯅꯤꯡꯏ ꯕꯤꯀꯣꯁ ꯑꯦꯁ ꯁꯝꯋꯥꯟ ꯍꯨ ꯍꯦꯁ ꯕꯤꯟ ꯂꯤꯕꯤꯡ ꯑꯦꯟ ꯑꯦꯟꯇꯥꯌꯔ ꯂꯥꯏꯐ ꯑꯩꯈꯣꯏꯒꯤ ꯗꯦꯃꯣꯀ꯭ꯔꯦꯁꯤ ꯆꯠꯄ ꯂꯩꯕꯥꯛ ꯑꯝꯒꯤ ꯂꯝꯗ

ꯂꯩꯔꯒ ꯑꯩꯈꯣꯏꯒꯤ ꯅꯣꯡꯃꯒꯤ ꯑꯩꯅ ꯆꯥꯅꯤꯡꯕꯇ ꯆꯥꯕ ꯑꯩꯅ ꯊꯛꯅꯤꯡꯕꯇ ꯊꯛꯄ ꯑꯩꯅ ꯇꯧꯅꯤꯡꯕꯇ ꯇꯧꯕ ꯌꯥꯕ ꯂꯩꯕꯥꯛ ꯑꯝꯗ ꯑꯩꯅ ꯑꯦꯟꯖꯣꯏ ꯇꯧꯔꯤꯁꯦ ꯀꯅꯥꯒꯨꯝꯕ ꯍꯧꯖꯤꯛꯀꯤ ꯑꯩꯈꯣꯏꯒꯤ ꯂꯝꯗꯨꯗꯗꯤ ꯐꯪꯗꯦ ꯍꯥꯏꯕꯁꯦ ꯐꯪꯗꯦ ꯍꯥꯏꯕꯒꯤ ꯑꯩꯈꯣꯏꯒꯤ ꯆꯦꯂꯦꯟꯖꯦꯁꯇꯣ ꯑꯩ ꯑꯃꯨꯛꯇꯪ ꯑꯩ ꯏꯁꯥꯅ ꯆꯠꯂꯒ ꯑꯩ ꯑꯦꯛꯁꯄꯤꯔꯦꯟꯁ ꯇꯧꯅꯤꯡꯉꯦ